ꯎꯝ ꯁꯤꯕꯨ ꯕꯖꯥꯔꯗ ꯏꯅꯦ ꯈꯣꯡꯎꯞ ꯌꯣꯟꯕꯤ ꯏꯅꯦꯗꯨ ꯅꯠꯇ꯭ꯔꯣ ꯑꯗꯣ ꯑꯩꯁꯤ ꯉꯁꯥꯏ ꯕꯖꯥꯔꯗ ꯂꯥꯛꯑꯝꯕ ꯑꯗꯣ ꯎꯝ ꯃꯤ ꯆꯤꯟꯃꯟꯗꯅ ꯍꯪꯉꯝꯗ꯭ꯔꯕ ꯑꯗꯣ ꯀꯔꯤꯒꯨꯝꯕ ꯈꯔꯇ ꯍꯪꯖꯒꯦ ꯑꯥ ꯑꯩꯅ ꯉꯁꯥꯏ ꯈꯣꯡꯎꯞ ꯑꯃ ꯂꯧꯔꯛꯄ ꯑꯗꯣ ꯔꯤꯇꯟ ꯇꯧꯕ ꯌꯥꯒꯗ꯭ꯔꯣ ꯀꯔꯤꯒꯨꯝꯕ ꯍꯥꯏꯕꯗꯤ ꯈꯣꯡꯎꯞꯇꯨꯗ ꯁꯦꯒꯥꯏꯕ ꯂꯩꯔꯝꯃꯁꯨ ꯍꯥꯏꯗꯤ ꯏꯐꯦꯛꯀꯨꯝꯕ ꯂꯩꯔꯝꯃꯁꯨ ꯑꯗꯨ ꯍꯟꯕ ꯌꯥꯒꯗ꯭ꯔꯣ

ꯎꯝ ꯑꯗꯨꯗꯤ ꯐꯔꯦ ꯐꯔꯦ ꯑꯗꯨꯗꯤ ꯍꯌꯦꯡ ꯂꯥꯛꯑꯝꯗꯥꯏꯗ ꯑꯣꯏꯅ ꯑꯃꯨꯛ ꯀꯣꯜ ꯇꯧꯔꯛꯑꯒꯦ ꯑꯗꯨꯒ ꯋꯥꯔꯤ ꯁꯥꯟꯅꯔꯁꯤ